ꯆꯥꯎꯈꯠꯂꯛꯄꯒꯤ ꯃꯇꯥꯡꯗ ꯀꯛꯆꯤꯡ ꯖꯤꯂꯥꯅ ꯃꯥꯏꯌꯣꯛꯅꯔꯤꯕ ꯈꯨꯗꯣꯡ ꯆꯥꯕ ꯆꯥꯗꯕ ꯍꯥꯏꯔꯒꯗꯤ ꯑꯩꯈꯣꯏ ꯈꯨꯗꯣꯡ ꯆꯥꯗꯕ ꯍꯥꯏꯔꯒꯗꯤ ꯑꯩꯈꯣꯏꯒꯤ ꯂꯝꯕꯤ ꯊꯣꯡꯁꯤ ꯈꯤꯇꯪ ꯐꯠꯇꯕ ꯑꯗꯒꯤ ꯗꯤꯁꯇ꯭ꯔꯤꯛ ꯍꯣꯁꯄꯤꯇꯥꯜ ꯂꯩꯔꯤꯕꯁꯤꯡꯁꯤꯅ ꯆꯤꯡꯕ ꯁꯤꯡꯁꯤ ꯑꯩꯈꯣꯏꯒꯤ ꯈꯤꯇꯪ ꯌꯦꯡꯁꯤꯟꯕ ꯋꯥꯠꯄ ꯍꯥꯏꯗꯧꯔꯥ ꯑꯗꯨꯅꯔꯥ ꯀꯔꯤꯅꯅꯣ ꯃꯥꯒꯤ ꯈꯨꯗꯣꯡ ꯆꯥꯕꯗꯨ ꯈꯔ ꯍꯦꯛ ꯂꯩꯇꯕ ꯑꯗꯨꯝꯍꯥꯏꯅ ꯃꯌꯥꯝ ꯑꯃ ꯂꯩ ꯑꯗꯨꯒꯨꯝꯕꯁꯤꯁꯨ ꯑꯗꯒꯤ ꯁꯝꯅ ꯍꯥꯏꯔꯗꯤ ꯂꯝꯕꯤ ꯊꯣꯡ ꯁꯦꯝꯕ ꯁꯥꯒꯠꯄꯗ ꯑꯣꯏꯒꯦꯔꯥ ꯀꯔꯤꯗ ꯑꯣꯏꯒꯦꯔꯥ ꯁꯦꯝꯕꯤꯗꯅ ꯂꯩꯕ ꯃꯌꯥꯝ ꯑꯃꯁꯨ ꯑꯗꯨꯒꯨꯝꯕ ꯑꯗꯨꯝ ꯑꯗꯨꯝ ꯃꯆꯤꯠ ꯃꯆꯥ ꯄꯨꯂꯞꯇ ꯅꯠꯇ꯭ꯔꯁꯨ ꯑꯗꯨꯝ ꯃꯆꯥ ꯃꯆꯥ ꯃꯌꯥꯝ ꯑꯃꯁꯨ ꯂꯩ ꯑꯗꯒꯤ ꯈꯨꯗꯣꯡ ꯆꯥꯕ ꯍꯥꯏꯔꯒꯅ ꯑꯃꯨꯛ ꯍꯧꯖꯤꯛ ꯀꯔꯤ ꯀꯔꯤ ꯅꯧꯅ ꯁꯦꯝꯒꯠꯂꯛꯂꯤꯕ ꯑꯩꯈꯣꯏꯒꯤ ꯃꯌꯥꯝ ꯑꯃ ꯊꯝꯂꯛꯏ ꯑꯅꯧꯕ ꯗꯤ ꯁꯤ ꯑꯣꯐꯤꯁꯇꯩ ꯀꯔꯤꯗꯩ ꯑꯗꯩ ꯑꯦꯁ ꯗꯤ ꯑꯣ ꯑꯗꯨꯝꯕ ꯃꯌꯥꯝ ꯑꯃ ꯊꯝꯂꯛꯄꯁꯤꯅꯁꯨ ꯑꯩꯈꯣꯏ ꯈꯨꯗꯣꯡ ꯆꯥꯕꯁꯨ ꯑꯃꯕꯨꯗꯤ ꯑꯣꯏ ꯑꯗꯣ ꯑꯩꯒꯤ ꯃꯣꯠꯀꯤ ꯑꯣꯏꯅ ꯍꯥꯏꯔꯒꯗꯤ ꯑꯩꯈꯣꯏꯒꯤ ꯆꯥꯎꯈꯠꯂꯛ ꯆꯥꯎꯈꯠꯍꯟꯅꯕꯒꯤꯗꯃꯛꯇ ꯑꯩꯈꯣꯏ ꯀꯛꯆꯤꯡ ꯖꯤꯂꯥꯁꯤ ꯆꯥꯎꯈꯠ ꯍꯟꯅꯕꯒꯤꯗꯃꯛꯇ ꯑꯩꯈꯣꯏꯒꯤ ꯂꯩꯉꯥꯛꯅ ꯃꯇꯦꯡ ꯈꯔ ꯄꯥꯡꯕꯤꯔꯒ ꯀꯔꯤ ꯀꯔꯤ ꯋꯥꯠꯄ ꯂꯩꯔꯤꯕ ꯃꯌꯥꯝꯁꯤ ꯑꯩꯈꯣꯏꯒꯤ ꯗꯤꯁꯇ꯭ꯔꯤꯛ ꯍꯣꯁꯄꯤꯇꯥꯜ ꯑꯣꯏꯒꯦꯔꯥ ꯀꯔꯤ ꯑꯣꯏꯒꯦꯔꯥ ꯁꯤ ꯑꯊꯨ ꯑꯀꯥꯏꯒꯤ ꯄꯨꯈꯠꯂꯛ ꯀꯥꯟꯗ ꯈꯨꯗꯣꯡ ꯆꯥꯕꯗ ꯆꯥꯗꯕ ꯃꯌꯥꯝ ꯑꯃ ꯃꯥꯏꯌꯣꯛꯅꯔꯤꯁꯤ ꯆꯥꯅꯕꯒꯤꯗꯃꯛꯇ ꯈꯔ ꯃꯤꯠꯌꯦꯡ ꯆꯪꯕꯤꯔꯒ ꯑꯗꯨꯝ ꯍꯥꯏꯅ ꯆꯥꯎꯈꯠꯄ ꯑꯃ ꯑꯣꯏꯅꯕꯒꯤꯗꯃꯛꯇ ꯃꯤꯠꯌꯦꯡ ꯆꯪꯍꯟꯅꯤꯡꯏ ꯍꯥꯏꯕꯁꯤ ꯑꯩ ꯃꯣꯠ ꯑꯣꯏꯅ ꯐꯣꯡꯗꯣꯛꯆꯔꯤ